ꯑꯩꯍꯥꯛꯀꯤ ꯆꯥꯛꯈꯨꯝꯗ ꯂꯩꯔꯤꯕ ꯍꯧꯖꯤꯛ ꯏꯂꯦꯛꯇ꯭ꯔꯤꯛꯁꯤꯇꯤꯒꯤ ꯑꯣꯏꯕ ꯄꯣꯠꯂꯝꯁꯤꯡ ꯍꯥꯏꯔꯒꯗꯤ ꯔꯤꯐ꯭ꯔꯤꯖꯔꯦꯇꯔ ꯑꯣꯚꯟ ꯑꯗꯒꯤ ꯃꯤꯛꯆꯔ ꯃꯤꯛꯆꯔ ꯒ꯭ꯔꯥꯏꯟꯗꯔ ꯍꯥꯏꯔꯁꯨ ꯑꯗꯨꯝ ꯍꯥꯏꯅꯩꯀꯣ ꯑꯗꯨꯒꯨꯝꯕ ꯑꯇꯩ ꯃꯌꯥꯝ ꯑꯅꯧꯕ ꯃꯣꯏ ꯃꯌꯥꯝ ꯑꯃ ꯂꯥꯛꯑꯦ ꯍꯥꯏꯕꯗꯤ ꯇꯣꯁꯇꯔꯁꯨ ꯂꯩꯔꯦ ꯑꯗꯨꯒꯨꯝꯕ ꯃꯌꯥꯝꯁꯤ ꯆꯥꯎꯈꯠꯂꯛꯄꯗꯒꯤꯅꯤ ꯑꯗꯣ ꯊꯥꯏꯅꯒꯤ ꯃꯇꯝꯗꯗꯤ ꯑꯁꯤꯒꯨꯝꯕ ꯄꯣꯠꯂꯝꯁꯤ ꯑꯩ ꯍꯧꯖꯤꯛ ꯆꯍꯤ ꯅꯤꯐꯨꯅꯤꯄꯥꯟꯗꯤ ꯁꯨꯖꯔꯦ ꯑꯗꯣ ꯑꯩꯅꯗꯤ ꯍꯥꯏꯐꯦꯠ ꯈꯔꯗꯤ ꯎꯍꯧꯋꯦ ꯍꯥꯏꯕꯗꯤ ꯃꯤꯛꯁꯔꯒꯨꯝꯕꯁꯦ ꯅꯠꯇꯕ ꯍꯧꯖꯤꯛꯇꯤ ꯃꯤꯛꯁꯔꯀꯁꯦ ꯑꯩꯈꯣꯏꯒꯤ ꯃꯣꯔꯣꯛꯁꯤ ꯌꯥꯝ ꯀꯨꯞꯅꯒ ꯁꯨꯗꯅ ꯈꯣꯠꯇꯅ ꯇꯧꯔꯤꯁꯦ ꯊꯥꯏꯅꯩ ꯃꯇꯝꯗꯗꯤ ꯁꯨꯝꯕꯟ ꯁꯨꯝꯕꯟꯑꯅꯀꯣ ꯁꯨꯝꯕꯟꯗ ꯇꯧꯔꯒ ꯁꯨꯕꯗꯣ ꯑꯩ ꯍꯥꯏꯐꯦꯠꯇꯪꯗꯤ ꯎꯍꯧꯋꯦ ꯑꯗꯨ ꯑꯩꯈꯣꯏꯅ ꯈꯤꯇꯪ ꯑꯍꯟ ꯑꯣꯏꯔꯛꯑꯀꯥꯟꯗ ꯍꯧꯖꯤꯛꯇꯤ ꯑꯅꯧ ꯑꯅꯧꯕ ꯃꯌꯥꯝꯁꯦ ꯊꯣꯛꯂꯛꯑꯒ ꯑꯗ ꯑꯃꯒ ꯍꯥꯏꯔꯒꯁꯨ ꯑꯩꯈꯣꯏꯒꯤ ꯔꯦꯐ꯭ꯔꯤꯖꯔꯦꯇꯔꯁꯦ ꯊꯣꯛꯂꯛꯇ꯭ꯔꯤꯉꯩꯗ ꯑꯩꯈꯣꯏꯒꯤ ꯏꯪꯊꯝꯊꯥꯗ ꯑꯩꯈꯣꯏꯁꯦ ꯏꯁꯤꯡꯁꯦ ꯑꯩꯈꯣꯏꯒꯤ ꯇꯨꯜꯁꯤꯕꯣꯡ ꯃꯃꯥꯡꯁꯤꯗ ꯏꯁꯤꯡꯁꯦ ꯑꯩꯈꯣꯏꯒꯤ ꯀꯣꯟ ꯑꯃꯗ ꯍꯥꯞꯄꯒ ꯊꯝꯃꯅꯤ ꯑꯗꯨꯒ ꯏꯟꯊꯝꯊꯥꯁꯤꯗꯀꯣ ꯅꯣꯡꯉꯥꯜꯂꯒ ꯂꯧꯁꯟꯗꯣꯏꯅꯦꯕ ꯅꯣꯡꯉꯥꯜꯂꯒꯀꯥꯟꯁꯤꯗ ꯑꯣꯜꯂꯝꯗꯣꯏꯁꯦ ꯄꯨꯔꯥ ꯍꯧꯖꯤꯛꯀꯤ ꯑꯩꯈꯣꯏꯒꯤ ꯔꯤꯐ꯭ꯔꯤꯖꯔꯦꯇꯔꯗ ꯂꯩꯔꯝꯕ ꯑꯥꯏꯁꯇꯣ ꯑꯗꯨꯃꯛ ꯑꯗꯨꯃꯥꯏꯅꯒ ꯁꯦꯝꯃꯛꯇꯅꯒ ꯇꯧꯔꯛꯑꯦ ꯑꯗꯣ ꯍꯧꯖꯤꯛꯇꯤ ꯆꯥꯎꯈꯠꯂꯛꯑꯕꯅꯤꯅ ꯍꯣꯏ ꯒ꯭ꯂꯣꯕꯦꯜ ꯋꯥꯔꯃꯤꯡꯁꯨ ꯂꯥꯛꯑꯕꯅꯤꯅ ꯍꯧꯖꯤꯛ ꯑꯗꯨꯃꯥꯏꯅꯒ ꯇꯨꯜꯁꯤꯕꯣꯡ ꯃꯃꯥꯡꯗꯒ ꯏꯁꯤꯡ ꯐꯅ ꯊꯝꯃꯁꯨ ꯑꯥꯏꯁꯀꯗꯤ ꯑꯣꯟꯗ꯭ꯔꯦ ꯍꯧꯖꯤꯛꯇꯤ ꯆꯥꯎꯈꯠꯂꯛꯑꯕꯅꯤꯅ ꯍꯧꯖꯤꯛꯀꯤ ꯏꯂꯦꯛꯇ꯭ꯔꯤꯛꯀꯤ ꯑꯅꯧꯕ ꯃꯈꯜ ꯃꯈꯜ ꯂꯥꯛꯄꯁꯤꯅ ꯔꯤꯐ꯭ꯔꯤꯖꯔꯦꯇꯔꯗꯒ ꯑꯣꯜꯍꯟꯗꯅ ꯑꯗꯒꯤ ꯑꯌꯤꯡꯕꯗꯣ ꯑꯃꯨꯛ ꯄꯥꯝꯗꯅ ꯑꯃꯨꯛ ꯁꯥꯍꯟꯗꯗꯅ ꯃꯈꯜ ꯃꯈꯜ ꯃꯌꯥꯝ ꯑꯃ ꯎꯕ ꯐꯪꯉꯦ